ꯑꯩꯈꯣꯏꯒꯤ ꯂꯥꯏꯅꯤꯡ ꯀꯨꯝꯍꯩꯁꯤꯡꯒ ꯃꯔꯤ ꯂꯩꯅꯕ ꯆꯤꯟꯖꯥꯛꯁꯤꯡ ꯈꯔ ꯈꯔ ꯂꯩ ꯃꯗꯨꯗꯤ ꯑꯩꯈꯣꯏ ꯕꯦꯖꯤꯇꯦꯕꯜ ꯑꯃꯁꯨꯡ ꯁꯥꯗꯤ ꯆꯥꯏ ꯑꯗꯨꯕꯨ ꯁꯥ ꯈꯔ ꯆꯥꯗꯕꯁꯨ ꯌꯥꯎꯋꯤ ꯃꯃꯤꯡ ꯑꯣꯏꯅ ꯄꯜꯂꯕꯗ ꯄꯤꯒ ꯍꯣꯔꯁ ꯑꯁꯤꯅ ꯆꯤꯡꯕ ꯑꯁꯤ ꯑꯩꯈꯣꯏꯒꯤ ꯖꯥꯇꯤ ꯑꯁꯤꯗ ꯆꯥꯗꯦ ꯑꯗꯨꯕꯨ ꯑꯇꯣꯞꯄ ꯄꯣꯠ ꯑꯌꯥꯝꯕ ꯄꯣꯠꯁꯤꯡ ꯑꯗꯤ ꯆꯥꯏ ꯆꯥꯔꯤꯕ ꯆꯤꯟꯖꯥꯛꯁꯤꯡ ꯑꯁꯤ ꯗꯔꯃꯅ ꯌꯥꯗꯕ ꯄꯣꯠꯁꯤꯡ ꯑꯗꯤ ꯆꯥꯗꯦ ꯗꯔꯃꯅ ꯌꯥꯕ ꯉꯥꯛꯇ ꯆꯥꯏ ꯇꯣꯉꯥꯟ ꯇꯣꯉꯥꯟꯕ ꯀꯨꯝꯍꯩꯁꯤꯡꯗ ꯁꯤꯖꯤꯟꯅꯕ ꯑꯈꯟꯅꯕ ꯆꯤꯟꯖꯥꯛ

ꯃꯐꯝ ꯑꯗꯨꯗ ꯂꯥꯏꯅꯤꯡꯒꯤ ꯆꯤꯟꯖꯥꯛ ꯅꯠꯇꯕ ꯑꯇꯣꯞꯄꯁꯨ ꯆꯥꯕ ꯌꯥꯗꯦ ꯆꯤꯟꯖꯥꯛꯁꯤꯡ ꯑꯗꯨ ꯑꯈꯟꯅꯕ ꯃꯇꯝꯗ ꯂꯦꯟꯗꯨꯅ ꯑꯈꯟꯅꯕ ꯃꯑꯣꯡꯗ ꯆꯥꯒꯅꯤ ꯃꯤꯌꯥꯝ ꯄꯨꯟꯅ ꯂꯩꯕ ꯃꯌꯥꯝ ꯄꯨꯜꯂꯕ ꯃꯇꯨꯡꯗ ꯆꯥꯒꯅꯤ